ꯏꯟꯗꯤꯌꯥꯒꯤ ꯐꯦꯁꯟꯁꯦ ꯇꯁꯦꯡꯅ ꯍꯥꯏꯔꯒꯗꯤ ꯑꯩꯒꯤ ꯑꯣꯏꯅꯗꯤ ꯌꯥꯝ ꯄꯥꯝꯖꯩ ꯃꯔꯝꯗꯤ ꯑꯩꯈꯣꯏ ꯏꯟꯗꯤꯌꯥꯒꯤ ꯐꯦꯁꯟꯒꯤ ꯌꯨꯅꯤꯛꯅꯦꯁ ꯍꯥꯏꯔꯗꯤ ꯑꯦꯝꯕ꯭ꯔꯣꯏꯗꯔꯤ ꯑꯦꯝꯕꯂꯤꯁꯃꯦꯟ ꯁꯤꯒꯨꯝꯕꯁꯦ ꯌꯥꯝꯅ ꯆꯦꯠꯅ ꯊꯥꯏꯅꯗꯒꯤ ꯆꯤꯀꯟꯀꯔꯤ ꯀꯥꯏꯅ ꯂꯩꯔꯝꯃꯤꯁꯦ ꯁꯤ ꯏꯟꯗꯤꯌꯥꯒꯤ ꯌꯥꯝ ꯃꯃꯤꯡ ꯆꯠꯄ ꯋꯥꯔꯛ ꯃꯈꯜ ꯑꯝꯅ ꯑꯗꯒꯤ ꯖꯥꯔꯗꯣꯖꯤ ꯑꯣꯔ ꯖꯥꯔꯤ ꯋꯥꯔꯛ ꯀꯥꯏꯁꯦ ꯄꯨꯔꯥ ꯇꯤꯄꯤꯀꯦꯜ ꯏꯟꯗꯤꯌꯥꯟ ꯑꯦꯝꯕ꯭ꯔꯣꯏꯗꯔꯤ ꯋꯔꯛꯁ ꯅꯦ ꯐꯦꯁꯟꯗ ꯑꯗꯨꯒ ꯃꯄꯥꯟ ꯂꯝꯒ ꯍꯥꯏꯔꯨꯔꯒꯗꯤ ꯑꯍꯣꯡꯕꯗꯤ ꯌꯥꯝ ꯂꯥꯛꯑꯦ ꯊꯥꯏꯅꯗꯤ ꯇꯤꯄꯤꯀꯦꯜ ꯏꯟꯗꯤꯌꯥꯟ ꯂꯨꯛ꯭ꯁ ꯍꯥꯏꯔꯗꯤ ꯁꯥꯔꯤ ꯑꯦꯟ ꯁꯜꯋꯥꯔ ꯅꯦ ꯑꯗꯣ ꯍꯧꯖꯤꯛꯀꯥꯟꯗꯤ ꯃꯈꯜ ꯃꯈꯜ ꯑꯅꯧꯕ ꯗ꯭ꯔꯦꯁꯦꯁ ꯑꯗꯒꯤꯗꯤ ꯄꯦꯟ꯭ꯁ ꯇ꯭ꯔꯥꯎꯖꯔꯁ ꯁꯦ ꯀꯣꯃꯟ ꯑꯣꯏꯔꯛꯑꯦ ꯑꯗꯨꯒ ꯋꯦꯁꯇꯔ꯭ꯟ ꯐꯦꯁꯟꯅ ꯏꯟꯗꯤꯌꯥꯗ ꯀꯃꯥꯏꯅ ꯏꯟꯐ꯭ꯂ꯭ꯌꯨꯟ꯭ꯁ ꯇꯧꯒꯦ ꯍꯥꯏꯔꯒꯗꯤ ꯑꯦꯛ꯭ꯁꯄꯣꯖꯔ ꯁꯦ ꯌꯥꯝꯅ ꯂꯩꯔꯦ ꯍꯧꯖꯤꯛꯇꯤ ꯊꯥꯏꯅꯗꯤ ꯐꯦꯁꯟ ꯗꯤꯖꯥꯏꯅꯔꯒꯨꯝꯕꯁꯦ ꯌꯥꯝꯅ ꯂꯤꯃꯤꯇꯦꯠ ꯑꯣꯏꯅ ꯂꯩꯔꯝꯃꯤ ꯍꯧꯖꯤꯛꯇꯤ ꯑꯄꯤꯛꯄ ꯂꯝꯗꯝ ꯑꯃꯒꯤ ꯏꯟꯗꯤꯌꯥꯒꯤ ꯁ꯭ꯇꯦꯠ ꯑꯃꯗꯩ ꯑꯣꯏꯔꯁꯨ ꯐꯣꯔꯦꯟꯗꯒ ꯐꯦꯁꯟ ꯑꯦꯛ꯭ꯁꯇ꯭ꯔꯥꯚꯦꯒꯦꯟꯖ ꯑꯣꯔ ꯐꯦꯁꯟ ꯀꯩꯅꯣꯒꯨꯝꯕ ꯌꯥꯎꯗꯅ ꯈꯣꯠꯇꯅ ꯇꯧꯔꯒ ꯃꯣꯏꯒꯤ ꯂꯩꯖꯔꯝꯕ ꯅꯣꯂꯦꯗ꯭ꯖ ꯇꯣ ꯑꯩꯈꯣꯏꯒ ꯁꯦꯔ ꯇꯧꯗꯅ ꯀꯔꯝꯃꯥꯏꯅ ꯐꯦꯁꯟꯁꯤꯗꯩꯁꯤꯗ ꯆꯥꯎꯈꯠꯄ ꯄꯨꯔꯛꯄ ꯌꯥꯒꯦ ꯑꯗꯩ ꯍꯧꯖꯤꯛꯇꯤ ꯃꯤꯁꯤꯡꯁꯦ ꯃꯁꯥ ꯃꯁꯥꯒꯤ ꯔꯥꯏ꯭ꯇ꯭ꯁꯅꯅꯦ ꯍꯥꯏꯗꯣꯏꯔ ꯆꯥꯎꯈꯠꯂꯛꯄꯩ ꯃꯇꯨꯡ ꯏꯟꯅ ꯁꯦꯠꯅꯤꯡꯕ ꯀꯨꯁꯤ ꯑꯃꯁꯨ ꯁꯦꯠꯄ ꯉꯝꯃꯦ ꯍꯥꯏꯕꯗꯤ ꯊꯥꯏꯅꯗꯤ ꯌꯥꯝꯅ ꯂꯤꯃꯤꯇꯦꯠ ꯑꯣꯏꯅ ꯗ꯭ꯔꯦꯁꯁꯦ ꯍꯛꯆꯥꯡꯗ ꯀꯨꯞꯄ ꯌꯥꯅꯕꯅ ꯍꯣꯠꯅꯩ ꯍꯧꯖꯤꯛꯅ ꯑꯦꯛ꯭ꯁꯄꯣꯁ ꯇꯧꯕꯗꯁꯨ ꯀꯥꯅꯁꯨ ꯄ꯭ꯔꯣꯕ꯭ꯂꯦꯝ ꯂꯩꯇꯕ꯭ꯔꯅ ꯈꯜꯂꯦ ꯑꯗꯣ ꯑꯩꯒꯤ ꯑꯣꯏꯅꯗꯤ ꯏꯟꯗꯤꯌꯥꯟ ꯋꯦꯔꯅ ꯍꯦꯟꯅ ꯄꯥꯝꯃꯤ ꯑꯗꯣ ꯂꯩꯕꯝ ꯍꯥꯏꯔꯒꯗꯤ ꯁ꯭ꯋꯥꯏ ꯃꯅꯤꯄꯨꯔꯗꯁꯨ ꯑꯗꯨꯝ ꯐꯪꯉꯤ ꯃꯄꯥꯟ ꯂꯝꯗꯁꯨ ꯁ꯭ꯇꯣꯔ ꯂꯩ ꯑꯗꯣ ꯃꯣꯁꯂꯤ ꯑꯩ ꯑꯣꯟꯂꯥꯏ꯭ꯟ ꯁꯣꯄꯤꯡ ꯇꯧꯋꯤ ꯌꯥꯝꯅ ꯑꯗꯨꯅ ꯐꯦꯕꯔꯥꯏ꯭ꯠ ꯕ꯭ꯔꯥꯟ ꯍꯥꯏꯔꯗꯤ ꯔꯤꯙꯤꯁꯨꯔꯤꯅ ꯃꯣꯏꯒꯤ ꯁꯥꯒꯣꯔ ꯌꯥꯝ ꯐꯖ ꯐꯖꯕ ꯌꯥꯨꯋꯦ